ꯑꯩꯒꯤ ꯈ꯭ꯋꯥꯏꯗꯒꯤ ꯆꯥꯎꯕ ꯑꯀꯟꯕ ꯍꯥꯏꯔꯒꯗꯤ ꯑꯩꯒꯤ ꯀꯟꯐꯤꯗꯦꯟꯁꯅꯤ ꯃꯔꯝꯗꯤ ꯃꯤꯑꯣꯏꯕ ꯈꯨꯗꯤꯡꯃꯛꯇ ꯀꯟꯐꯤꯗꯦꯟꯁ ꯍꯥꯏꯕ ꯄꯣꯠ ꯑꯁꯤ ꯌꯥꯝꯅ ꯗꯔꯀꯥꯔ ꯂꯩ ꯑꯩꯅ ꯊꯕꯛ ꯑꯃ ꯇꯧꯕ ꯃꯇꯝꯗ ꯏꯁꯥꯗ ꯊꯥꯖꯕ ꯊꯝꯃꯒ ꯇꯧꯕ ꯑꯁꯤꯅ ꯈ꯭ꯋꯥꯏꯗꯒꯤ ꯑꯆꯧꯕ ꯑꯀꯟꯕꯥ ꯄꯣꯠꯁꯛ ꯑꯃꯅꯤ ꯍꯥꯏꯅ ꯂꯧꯏ ꯏꯁꯥꯗ ꯊꯥꯖꯕ ꯊꯝꯂꯕꯗꯤ ꯊꯕꯛ ꯑꯃ ꯇꯧꯔꯨꯕ ꯃꯇꯝꯗꯁꯨ ꯃꯥꯏ ꯄꯥꯛꯄ ꯉꯝꯒꯅꯤ ꯀꯟꯐꯤꯗꯦꯟꯁ ꯂꯩꯇ꯭ꯔꯒꯗꯤ ꯊꯕꯛ ꯑꯃ ꯇꯧꯕꯗ ꯃꯥꯏ ꯄꯥꯛꯄ ꯌꯥꯝꯅ ꯋꯥꯅ ꯊꯣꯛꯀꯅꯤ ꯑꯩꯒꯤ ꯄ꯭ꯔꯣꯕ꯭ꯂꯦꯝꯁ ꯂꯥꯛꯄ ꯃꯇꯝ ꯑꯩꯅ ꯌꯥꯝꯅ ꯗꯤꯐꯤꯀꯜꯠ ꯑꯣꯏꯕ ꯃꯇꯝꯗ ꯏꯁꯥꯗ ꯏꯁꯥꯅ ꯏꯁꯥ ꯊꯥꯖꯗꯨꯅ ꯑꯩ ꯑꯁꯤ ꯉꯝꯒꯅꯤ ꯍꯥꯏꯕ ꯄꯣꯠꯇꯣ ꯊꯝꯃꯒ ꯍꯥꯟꯅ ꯃꯥꯡ ꯊꯥꯔꯒ ꯊꯕꯛꯁꯤꯡ ꯑꯁꯤ ꯇꯧꯕ ꯃꯇꯝꯗ ꯑꯩ ꯃꯥꯏ ꯄꯥꯛꯇꯕ ꯂꯩꯇꯦ ꯑꯗꯨꯒ ꯑꯩꯒꯤ ꯈ꯭ꯋꯥꯏꯗꯒꯤ ꯑꯁꯣꯟꯕ ꯍꯥꯏꯔꯒꯗꯤ ꯑꯇꯩ ꯀꯔꯤꯁꯨ ꯅꯠꯇꯦ ꯑꯩꯒꯤ ꯃꯥꯡꯗ ꯃꯤ ꯑꯃ ꯅꯠꯇ꯭ꯔꯒ ꯀꯔꯤꯒꯨꯝꯕ ꯑꯃ ꯇꯣꯜꯂ ꯇꯥꯔꯕꯁꯤꯡ ꯑꯩꯅ ꯉꯝꯗꯕ ꯄꯣꯠ ꯑꯃ ꯂꯥꯛꯄ ꯃꯇꯝꯗ ꯃꯣꯏꯒꯤ ꯃꯇꯦꯡ ꯄꯥꯡꯕ ꯌꯥꯝꯅ ꯋꯥꯏ ꯄꯩꯁꯥ ꯅꯨꯡꯁꯥꯒꯤ ꯈꯨꯗꯣꯡꯊꯤꯕ ꯂꯩꯕꯅ ꯃꯔꯝ ꯑꯣꯏꯔꯒ ꯃꯌꯥꯝꯒꯤ ꯃꯇꯦꯡ ꯄꯥꯡꯕ ꯉꯝꯗꯕꯁꯤ ꯑꯩꯒꯤ ꯈ꯭ꯋꯥꯏꯗꯒꯤ ꯑꯁꯣꯟꯕ ꯄꯣꯠ ꯑꯃꯅꯤ